ꯏꯂꯚꯦꯟ ꯊꯥꯎꯖꯟ ꯊ꯭ꯔꯤ ꯍꯟꯗ꯭ꯔꯦꯠ ꯑꯦꯟ ꯐꯣꯔꯇꯤ ꯇꯨ ꯊꯥꯔꯇꯤꯟ ꯊꯥꯎꯖꯟ ꯇꯨ ꯍꯟꯗ꯭ꯔꯦꯠ ꯁꯤꯛꯁꯇꯤ ꯐꯣꯔ ꯊꯥꯔꯇꯤ ꯑꯩꯠ ꯊꯥꯎꯖꯟ ꯅꯥꯏꯟ ꯍꯟꯗ꯭ꯔꯦꯠ ꯅꯥꯏꯟꯇꯤ ꯋꯥꯟ ꯐꯤꯞꯇꯤ ꯁꯤꯛꯁ ꯊꯥꯎꯖꯟ ꯁꯤꯛꯁ ꯍꯟꯗ꯭ꯔꯦꯠ ꯐꯣꯔꯇꯤ ꯐꯥꯏꯚ ꯁꯚꯦꯟꯇꯤ ꯑꯩꯠ ꯊꯥꯎꯖꯟ ꯋꯥꯟ ꯍꯟꯗ꯭ꯔꯦꯠ ꯅꯥꯏꯟꯇꯤ ꯋꯥꯟ